ꯑꯩꯅ ꯀꯣꯂꯦꯁ ꯍꯧꯔꯛꯄꯗ ꯕꯣꯠ ꯂꯦꯞꯀꯦ ꯇꯧꯔꯝꯃꯤ ꯃꯇꯝꯗꯨꯗ ꯑꯗꯨꯗ ꯏꯃꯥꯟꯅꯕ ꯃꯌꯥꯝ ꯄꯨꯜꯂꯤ ꯑꯗꯨ ꯄꯨꯟꯕꯗꯨꯗ ꯑꯩꯁꯦ ꯆꯤꯟꯁꯦ ꯈꯔ ꯂꯨꯝꯕ ꯃꯤ ꯀꯧꯕ ꯈꯣꯠꯄꯁꯦ ꯁꯤꯒꯨꯝꯕꯁꯦ ꯇꯟꯕꯗꯒꯤ ꯑꯗꯨꯃꯛ ꯕꯣꯠꯅ ꯁꯤꯁꯦ ꯇꯣꯛꯈꯤ ꯑꯗꯨꯒ ꯑꯩ ꯁꯤꯁꯦ ꯑꯩꯒꯤ ꯆꯦꯂꯦꯟꯖꯤꯡ ꯀꯦꯅꯣꯅꯦ ꯑꯩꯅ ꯇꯧꯒꯦ ꯈꯟꯕ ꯃ ꯉꯝꯒꯤꯗꯕ ꯍꯥꯏꯇꯥꯔꯦ ꯑꯗꯨ ꯃꯗꯨ ꯑꯩꯅ ꯍꯦꯟꯗꯜ ꯇꯧꯕꯗꯨ ꯑꯩꯅ ꯉꯝꯅꯕ ꯑꯩꯅ ꯍꯣꯠꯅꯈꯤꯗꯕꯗꯨ ꯑꯗꯨ ꯌꯥꯝꯅ ꯅꯨꯡꯉꯥꯏꯒꯤꯗꯦ ꯃꯗꯨ ꯍꯧꯖꯤꯛꯁꯨ ꯑꯗꯨꯝ ꯔꯤꯒ꯭ꯔꯦꯠ ꯆꯥꯔꯤ ꯑꯗꯨꯝ ꯃꯤ ꯀꯧꯕ ꯈꯣꯠꯄ ꯋꯥ ꯌꯥꯝꯅ ꯉꯥꯡꯕꯁꯤ ꯀꯌꯥ ꯉꯝꯒꯟꯗꯦ ꯑꯁꯤ ꯑꯩ ꯁꯤꯁꯦ ꯑꯣꯕꯔꯀꯝ ꯇꯧꯅꯕ ꯑꯩ ꯀꯟꯅ ꯍꯣꯠꯅꯩ ꯑꯗꯨꯒ ꯆꯤꯟ ꯌꯥꯡꯅꯕ ꯆꯤꯟ ꯌꯥꯡ ꯆꯤꯟ ꯂꯨꯝꯕꯒꯤ ꯃꯥꯡꯖꯕ ꯑꯩꯅ ꯍꯥꯏꯅꯤꯡꯕ ꯄꯣꯠ ꯍꯥꯏꯍꯧꯗꯕꯒꯤ ꯑꯗꯨꯗꯒꯤ ꯑꯩꯅ ꯀꯩꯅꯣꯃ ꯇꯧꯅꯤꯡꯕ ꯄꯣꯠ ꯇꯧꯍꯧꯗꯕꯒꯤ ꯔꯤꯒ꯭ꯔꯦꯠꯁꯤꯅ ꯇꯧ ꯇꯧꯔꯒ ꯐꯦꯜ ꯑꯣꯏꯕꯗꯨꯅ ꯍꯦꯟꯅ ꯐꯩ ꯁꯤꯒꯤ ꯔꯤꯒ꯭ꯔꯦꯠꯁꯤꯅ ꯍꯦꯟꯅ ꯑꯩꯈꯣꯏꯗ ꯑꯋꯥꯕ ꯑꯃ ꯑꯣꯏ ꯃꯁꯤ ꯑꯩꯈꯣꯏꯅ ꯃꯇꯝ ꯄꯨꯝꯅꯃꯛꯇ ꯑꯩꯈꯣꯏꯅ ꯇꯧꯒꯦ ꯈꯟꯕꯗꯨꯗꯤ ꯌꯥꯔꯤꯒꯩ ꯉꯝꯅꯕ ꯍꯣꯠꯅꯒꯗꯕꯅꯤ ꯍꯥꯏꯅ ꯍꯥꯏꯅꯤꯡꯏ ꯃꯁꯤꯅꯤ ꯑꯩꯅ ꯍꯦꯟꯗꯜ ꯇꯧ ꯍꯧꯖꯤꯛ ꯀꯟꯅ ꯍꯦꯟꯗꯜ ꯇꯧꯅꯕꯨꯗꯤ ꯀꯟꯅ ꯍꯣꯠꯅꯔꯤ